ꯄꯨꯡ ꯃꯔꯤꯒ ꯃꯤꯅꯤꯠ ꯀꯨꯟꯊ꯭ꯔꯥꯗ ꯏꯟꯗꯤꯔꯥ ꯒꯥꯟꯙꯤ ꯏꯟꯇꯔꯅꯦꯁꯅꯦꯜ ꯑꯦꯌꯔꯄꯣꯔꯠꯇ ꯌꯧꯒꯗꯕ ꯑꯗꯨ ꯅꯍꯥꯛꯅ ꯊꯦꯡꯅ ꯂꯥꯛꯄꯅ ꯃꯔꯝ ꯑꯣꯏꯔꯒ ꯑꯩꯒꯤ ꯄꯨꯡ ꯃꯉꯥ ꯃꯤꯅꯤꯠ ꯇ꯭ꯔꯥꯉꯥꯒꯤ ꯏꯝꯐꯥꯜ ꯇꯝꯅ ꯄꯥꯏꯒꯗꯕ ꯐ꯭ꯂꯥꯏꯠ ꯑꯁꯤ ꯃꯤꯁ ꯇꯧꯈ꯭ꯔꯦ ꯑꯁꯤꯒꯤꯗꯃꯛ ꯑꯩꯒꯤ ꯕꯔꯥ ꯑꯁꯤ ꯅꯉꯣꯟꯗ ꯄꯤꯕ ꯉꯝꯃꯔꯣꯏ ꯑꯁꯤꯒꯨꯝꯕ ꯊꯕꯛ ꯑꯁꯤ ꯃꯊꯪꯗ ꯑꯃꯨꯛ ꯍꯟꯅ ꯇꯧꯕꯤꯗꯅꯕ ꯈꯪꯍꯟꯖꯔꯤ